ꯁꯣꯝꯁꯦ ꯕꯥꯔꯠ ꯔꯤꯖꯤꯁꯇ꯭ꯔꯦꯁꯟꯒꯤ ꯑꯣꯐꯤꯁ ꯑꯣꯏꯕꯤꯔꯕ꯭ꯔꯣ ꯁꯣꯝꯗ ꯑꯩ ꯏꯃꯥꯟꯅꯕ ꯑꯃꯒꯤ ꯃꯆꯥ ꯅꯨꯄꯥ ꯑꯃꯒꯤ ꯔꯤꯖꯤꯁꯇ꯭ꯔꯦꯁꯟ ꯑꯣꯐꯤꯁꯇ ꯔꯤꯖꯤꯁꯇꯔ ꯇꯧꯔꯥ ꯊꯝꯈꯤꯕ ꯔꯤꯖꯤꯁꯇ꯭ꯔꯦꯁꯟ ꯅꯝꯕꯔ ꯐꯪꯗ꯭ꯔꯤꯕ ꯑꯃ ꯂꯩ ꯑꯗꯨ ꯑꯩꯒꯤ ꯏꯔꯨꯞ ꯅꯨꯄꯥꯁꯤꯅ ꯑꯩꯉꯣꯟꯗ ꯔꯤꯖꯤꯁꯇ꯭ꯔꯦꯁꯟ ꯑꯣꯐꯤꯁꯇ ꯅꯝꯕꯔꯗꯣ ꯂꯥꯛꯈ꯭ꯔꯕ꯭ꯔꯥ ꯍꯥꯏꯅ ꯑꯃꯨꯛꯇ ꯍꯪꯕꯤꯌꯣ ꯍꯥꯏꯅ ꯑꯩꯉꯣꯟꯗ ꯍꯦꯜꯞ ꯅꯤꯕ ꯂꯥꯛꯑꯦ ꯑꯗꯨꯅ ꯑꯩꯅ ꯏꯁꯥꯅ ꯐꯣꯟ ꯇꯧꯔꯒ ꯔꯤꯖꯤꯁꯇ꯭ꯔꯦꯁꯟ ꯑꯣꯐꯤꯁꯗ ꯐꯣꯟ ꯇꯧꯔꯒ ꯔꯤꯖꯤꯁꯇ꯭ꯔꯦꯁꯟ ꯅꯝꯕꯔꯗꯣ ꯈꯪꯅꯤꯡꯗꯅ ꯑꯩꯅ ꯐꯣꯟ ꯇꯧꯔꯛꯄꯅꯤ ꯑꯗꯨꯅ ꯌꯥꯔꯒꯗꯤ ꯅꯈꯣꯏꯅ ꯔꯤꯖꯤꯁꯇ꯭ꯔꯦꯁꯟ ꯅꯝꯕꯔꯗꯣ ꯌꯥꯔꯗꯤ ꯑꯃꯇ ꯄꯤꯕꯤꯔꯛꯎ